ꯑꯩ ꯑꯩ ꯗꯦꯜꯂꯤꯗ ꯏꯁꯩ ꯁꯛꯄ ꯄꯥꯝꯃꯤ ꯀꯔꯤꯒꯤꯔ ꯍꯥꯏꯔꯗꯤ ꯑꯩꯒꯤ ꯃꯅꯤꯄꯨꯔ ꯁ꯭ꯇꯦꯠ ꯃꯅꯤꯄꯨꯔ ꯁ꯭ꯇꯦꯠ ꯑꯩꯒꯤ ꯆꯥꯟꯗꯦꯜ ꯍꯥꯏꯔꯤꯕ ꯗꯤꯁꯇ꯭ꯔꯤꯛꯇꯒꯤꯅꯤ ꯑꯗꯨ ꯑꯗꯨ ꯑꯗꯨ ꯑꯗꯨꯒꯤ ꯔꯤꯄ꯭ꯔꯖꯦꯟꯇꯦꯇꯤꯞꯇ ꯂꯥꯛꯄꯅꯤ ꯑꯗꯨ ꯑꯩꯒꯤ ꯑꯩꯒꯤ ꯁ꯭ꯇꯦꯠ ꯃꯅꯤꯄꯨꯔ ꯑꯁꯤꯕꯨ ꯑꯩꯅ ꯆꯥꯎꯈꯠꯍꯟꯅꯤꯡꯏ ꯑꯗꯨꯒ ꯍꯥꯏꯔꯤꯕ ꯑꯁꯤ ꯑꯩꯅ ꯑꯩꯅ ꯑꯁꯤ ꯑꯁꯤ ꯗꯦꯜꯂꯤꯗ ꯏꯁꯩ ꯁꯛꯄ ꯆꯠꯄꯁꯦ ꯑꯩꯒꯤ ꯁ꯭ꯇꯦꯠꯄꯨ ꯄꯣꯄꯨꯂꯔ ꯑꯣꯏꯍꯟꯅꯤꯡꯉꯦ ꯑꯣꯏꯍꯟꯅꯅꯤꯉꯥꯏꯒꯤ ꯆꯠꯄꯅꯤ ꯑꯗꯨꯒ ꯑꯩꯅ ꯑꯩꯅ ꯑꯁꯤ ꯑꯁꯤ ꯍꯥꯏꯅꯤꯡꯉꯤꯁꯦ ꯑꯩꯅ ꯗꯦꯜꯍꯤꯗ ꯏꯁꯩ ꯁꯛꯄ ꯆꯠꯄꯁꯦ ꯑꯩꯒꯤ ꯁ꯭ꯇꯦꯠꯄꯨ ꯑꯩꯒꯤ ꯁ꯭ꯇꯦꯠꯄꯨ ꯆꯥꯎꯈꯠꯍꯟꯅꯤꯉꯥꯏꯒꯤ ꯏꯁꯩ ꯁꯛꯄ ꯑꯗꯨꯗ ꯆꯠꯄꯅꯦ